ꯏꯟꯗꯤꯌꯥꯗ ꯁꯟꯇꯣꯛꯏꯕ ꯄꯤꯔꯤꯕ ꯄꯥꯎ ꯄꯤꯔꯤꯕ ꯑꯩꯈꯣꯏ ꯆꯦꯅꯦꯜꯁꯤꯡ ꯑꯁꯤ ꯍꯣꯏ ꯂꯣꯏꯅꯕꯛ ꯆꯨꯝꯗ꯭ꯔꯒꯁꯨ ꯈꯔ ꯑꯔꯥꯟꯕ ꯌꯥꯎꯔꯒꯁꯨ ꯑꯩꯈꯣꯏ ꯅꯥꯏꯟꯇꯤ ꯄꯥꯔꯁꯦꯟꯒꯨꯝꯕꯗꯤ ꯆꯨꯝꯃꯤꯅ ꯈꯟꯖꯩ ꯑꯩꯈꯣꯏꯅ ꯎꯔꯨꯕ ꯀꯩꯅꯣ ꯇꯧꯔꯨꯕ ꯑꯔꯥꯞ ꯑꯔꯥꯞꯄꯗꯒꯤ ꯑꯩꯈꯣꯏꯅ ꯆꯦꯅꯦꯜꯁꯤꯡ ꯑꯁꯤꯗ ꯑꯩꯈꯣꯏꯅ ꯂꯣꯏꯅꯕꯛ ꯎꯕ ꯐꯪꯉꯤꯕꯅꯤ ꯑꯩꯈꯣꯏ